ꯑꯩꯅ ꯃꯃꯥꯡ ꯆꯍꯤꯒꯤ ꯐꯦꯕꯋꯥꯔꯤꯗ ꯃꯥꯜꯂꯦ ꯑꯩꯅ ꯏꯁꯃꯥꯔꯠ ꯋꯥꯁ ꯑꯃ ꯅꯣꯏꯁꯀꯤ ꯂꯩꯑꯕ ꯂꯨꯄꯥ ꯁꯤꯛꯁ ꯊꯥꯎꯖꯟ ꯄꯤꯗꯅ

ꯕ꯭ꯂꯨꯇꯨꯠ ꯍꯦꯛ ꯑꯣꯟ ꯑꯍꯥꯟꯕ ꯂꯩꯕ ꯀꯨꯏꯗ꯭ꯔꯤꯉꯩꯗꯕꯨꯗꯤ ꯕ꯭ꯂꯨꯇꯨꯠ ꯑꯣꯟ ꯇꯧꯗ꯭ꯔꯁꯨ ꯑꯗꯣ ꯄꯨꯡ ꯀꯩꯀꯥꯁꯦ ꯐꯖꯅ ꯊꯣꯛꯇꯅ ꯌꯥꯝꯅ ꯌꯥꯝꯅ ꯐꯔꯝꯃꯦꯕ ꯑꯗꯨꯒ ꯈꯔ ꯂꯩꯔ ꯀꯥꯟꯗꯗꯤ ꯃꯣꯏꯒꯤ ꯕ꯭ꯂꯨꯇꯨꯠ ꯑꯣꯟ ꯇꯧꯗ꯭ꯔꯗꯤ ꯐꯪꯁꯟ ꯑꯃꯇ ꯌꯥꯗꯕꯩ ꯇꯥꯏꯞꯇ ꯂꯣꯏꯅ ꯆꯞ ꯆꯞꯄ ꯇꯧꯔꯛꯑꯦ ꯑꯗꯨꯒ ꯃꯩꯒꯁꯦ ꯀꯨꯏꯅ ꯆꯠꯈꯠꯂꯛꯇ꯭ꯔꯦꯅꯦ ꯃꯩ ꯆꯥꯔꯁꯁꯦ ꯄꯨꯡ ꯑꯅꯤꯐꯥꯎ ꯐꯥꯗꯈꯩ ꯕ꯭ꯂꯨꯇꯨꯠ ꯑꯣꯟ ꯇꯧꯗ꯭ꯔꯁꯨ ꯆꯥꯔꯁꯁꯦ ꯍꯦꯛꯇ ꯂꯣꯏꯅ ꯊꯨ ꯊꯨꯅ ꯂꯣꯏꯔꯛꯑꯦꯕ ꯑꯗꯨꯒ ꯃꯥꯒꯤ ꯉꯁꯥꯏꯒꯤ ꯋꯥꯛ ꯑꯥꯎꯠ ꯇꯧꯕ ꯈꯣꯠꯄꯒꯤ ꯑꯣꯟꯕꯁꯦ ꯁꯤꯁꯨꯅꯦ ꯄꯨꯔꯥ ꯆꯠꯂꯁꯨ ꯆꯠꯇꯦ ꯑꯗꯨ ꯍꯥꯟꯅꯗꯤ ꯑꯗꯨꯝ ꯆꯠꯂꯁꯨ ꯆꯠꯇꯕꯩ ꯑꯗꯨꯝ ꯊꯣꯛꯂꯛꯑꯦꯕ ꯖꯦꯔꯣ ꯏꯁꯇꯦꯞ ꯀꯥꯏꯅ ꯑꯗꯨꯝ ꯊꯣꯛꯂꯦꯕ ꯃꯣꯏꯗꯣ ꯏꯔꯁꯨ ꯑꯗꯨꯅ ꯈꯪꯗꯦ ꯌꯥꯝꯅ ꯅꯨꯡꯉꯥꯏꯇꯕꯗꯣ ꯑꯩꯅ ꯄꯩꯁꯥ ꯃꯌꯥꯝ ꯄꯤꯔꯒ ꯂꯩꯔꯨꯔꯒ ꯑꯩꯒꯤ ꯄꯨꯔꯥ ꯑꯩꯉꯣꯟꯗ ꯗꯤꯁꯑꯦꯗꯕꯥꯟꯇꯦꯖ ꯃꯌꯥꯝ ꯑꯣꯏꯍꯟꯕꯗꯣ ꯍꯥꯏꯗꯤ ꯑꯩꯉꯣꯟꯗ ꯁꯦꯇꯤꯁꯐꯥꯏ ꯑꯣꯏꯍꯟꯗꯕꯗꯣ ꯑꯩꯅ ꯄꯩꯁꯥꯗꯨ ꯃꯌꯥꯝ ꯄꯤꯔꯨꯔꯒ ꯃꯣꯏꯅ ꯒꯔꯤꯗꯨꯒꯤ ꯐꯪꯁꯟꯗꯣ ꯀꯔꯤꯝ ꯌꯥꯎꯔꯝꯗꯕꯗꯣ ꯑꯗꯨ ꯑꯣꯏꯕꯗꯣ ꯑꯗꯨ ꯌꯥꯝꯅ ꯅꯨꯡꯉꯥꯏꯇꯦ